ꯂꯥꯏ ꯌꯦꯛꯄ ꯑꯥꯔꯠꯀꯤ ꯂꯝꯗ ꯑꯩꯍꯥꯛ ꯑꯉꯥꯡ ꯑꯣꯏꯔꯤꯉꯩꯗꯒꯤ ꯍꯧꯅ ꯀꯣꯔꯁ ꯑꯃ ꯌꯥꯎꯖꯔꯛꯏ ꯑꯥꯔꯇꯤꯁꯁꯤꯡꯗ ꯃꯇꯦꯡ ꯑꯣꯏꯒꯗꯕ ꯑꯐꯕ ꯀꯣꯂꯦꯁ ꯅꯠꯇ꯭ꯔꯒ ꯁ꯭ꯀꯨꯜ ꯍꯥꯏꯔꯒꯗꯤ ꯃꯅꯤꯄꯨꯔ ꯗꯥꯟꯁ ꯑꯦꯀꯥꯗꯦꯃꯤ ꯅꯠꯇ꯭ꯔꯒ ꯃꯅꯤꯄꯨꯔ ꯑꯥꯔꯠꯁ ꯀꯣꯂꯦꯁ ꯀꯥꯏꯅ ꯂꯩꯖꯔꯤꯀꯣ ꯃꯁꯤꯁꯤꯡ ꯑꯁꯤꯗ ꯍꯦꯟꯅ ꯇꯝꯕꯤꯕ ꯇꯥꯔꯒꯗꯤ ꯑꯥꯔꯇꯤꯁꯁꯤꯡꯗ ꯍꯦꯟꯅ ꯃꯇꯦꯡ ꯑꯣꯏꯒꯅꯤ ꯑꯩꯒꯤ ꯀꯦꯔꯤꯌꯔꯒꯤꯗꯃꯛ ꯍꯥꯏꯕ ꯇꯥꯔꯒꯗꯤ ꯑꯥꯔꯁꯂꯣꯝꯗꯗꯤ ꯑꯩꯍꯥꯛꯀꯤ ꯀꯦꯔꯤꯌꯔꯁꯤ ꯐꯣꯝ ꯇꯧꯅꯤꯡꯗꯦꯕ ꯍ ꯍꯣꯏ ꯑꯦꯁ ꯑꯦ ꯄꯥꯔꯠ ꯑꯣꯐ ꯂꯥꯏꯐ ꯑꯃ ꯑꯣꯏꯅ ꯑꯥꯔꯁ ꯍꯥꯏꯕꯁꯤ ꯃꯤꯑꯣꯏ ꯑꯃꯒꯤ ꯄꯨꯟꯁꯤꯗ ꯌꯥꯎꯗ꯭ꯔꯕ ꯌꯥꯗ꯭ꯔꯕ ꯂꯣꯏꯅꯗꯨꯅ ꯂꯩꯔꯒꯗꯕ ꯄꯣꯠꯁꯛ ꯑꯃꯈꯛꯅꯤ ꯃꯁꯤꯒꯤꯗꯃꯛꯇꯗꯤ ꯑꯩꯍꯥꯛ ꯃꯍꯥꯛꯄꯨ ꯃꯤꯔꯥꯏꯕ ꯉꯝꯖꯔꯣꯏ ꯑꯗꯨꯕꯨ ꯃꯁꯤꯗ ꯑꯩ ꯀꯦꯔꯤꯌꯔ ꯐꯣꯝ ꯇꯧꯕꯗꯤ ꯃꯁꯤꯒꯤꯗꯃꯛꯇꯗꯤ ꯑꯩ ꯑꯦꯆꯤꯞ ꯇꯧꯅꯕ ꯑꯍꯦꯟꯕ ꯑꯦꯛꯁꯇ꯭ꯔꯥ ꯑꯦꯅꯔꯖꯤ ꯁꯤꯖꯤꯟꯅꯗꯦ